ꯍꯜꯂꯣ

ꯍꯣꯏ ꯃꯥꯅꯤ ꯆꯦꯔꯤ ꯕ꯭ꯂꯣꯖꯝꯗꯨꯅꯦ ꯅꯨꯡꯉꯥꯏꯌꯦ ꯌꯥꯝ ꯅꯨꯡꯉꯥꯏꯌꯦ ꯕ꯭ꯂꯨꯝꯁꯨ ꯕ꯭ꯂꯨꯝꯗ ꯇꯧꯔ ꯂꯩꯌꯦ ꯍꯣꯏꯅꯦꯀꯣ ꯑꯩꯈꯣꯏ ꯃꯐꯝꯗ ꯑꯩꯈꯣꯏ ꯃꯐꯝꯗ ꯀꯔꯤꯁꯨ ꯇꯧꯅꯤꯡꯉꯥꯏ ꯂꯩꯇꯦ ꯂꯥꯛꯀꯅꯨ ꯍꯣꯏ ꯍꯣꯏ ꯂꯥꯛꯑꯣ ꯀꯔꯤꯒꯤ ꯂꯥꯛꯇꯅꯤ ꯂꯥꯛꯑꯣ ꯌꯥꯝ ꯅꯨꯡꯉꯥꯏꯕꯅꯤ ꯇꯃꯦꯡꯂꯣꯡꯒꯤ ꯋꯦꯗꯔꯁꯦ ꯍꯧꯖꯤꯛꯀꯥꯟꯗꯤꯀꯣ ꯀꯔꯤ ꯍꯥꯏꯁꯤꯔꯥ ꯌꯥꯝꯅ ꯎꯝ ꯍꯧꯖꯤꯛꯀꯥꯟꯗꯤ ꯋꯦꯗꯔꯗꯣ ꯄ꯭ꯔꯤꯗꯤꯛꯇꯦꯕꯜ ꯅꯠꯇꯦꯕ ꯍꯧꯖꯤꯛ ꯏꯁꯄ꯭ꯔꯤꯡꯗ ꯀꯔꯤꯅꯣꯝꯃ ꯀꯔꯤꯅꯣꯝꯃ ꯏꯁꯄ꯭ꯔꯤꯡꯒ ꯋꯤꯟꯇꯔꯒꯗꯣ ꯑꯦꯛꯆꯦꯟꯁ ꯇꯧꯅꯔꯤꯕꯅꯤꯅꯀꯣ ꯅꯣꯡꯗꯣ ꯍꯦꯛ ꯍꯦꯛ ꯗꯥꯏꯔꯦꯛ ꯗꯥꯏꯔꯦꯛ ꯑꯗꯨꯝ ꯂꯥꯛꯄꯗꯣ ꯑꯗꯨꯝ ꯇꯧꯔꯒ ꯂꯩꯌꯦ ꯍꯧꯖꯤꯛꯀꯥꯟꯗꯤ ꯑꯗꯨ ꯑꯣꯏꯔꯁꯨ ꯐ꯭ꯂꯥꯋꯔꯒꯨꯝꯕꯗꯤꯀꯣ ꯑꯗꯨꯗ ꯂꯩꯕꯁꯤꯡ ꯐ꯭ꯂꯥꯋꯔꯒꯨꯝꯕꯗꯤ ꯐꯖꯅ ꯕ꯭ꯂꯨꯝꯗꯤ ꯇꯧꯔꯒ ꯂꯩꯌꯦ ꯑꯩꯈꯣꯏ ꯑꯩꯈꯣꯏꯒꯤ ꯈꯨꯟꯃꯤꯁꯤꯡꯁꯨ ꯆꯠꯂꯦꯕꯀꯣ ꯕꯤꯖꯤꯠ ꯇꯧꯕꯗꯣ ꯑꯁ ꯌꯥꯝ ꯐꯖꯩꯌꯦ ꯍꯣꯏ ꯍꯣꯏ ꯌꯥꯏꯌꯦ ꯅꯪ ꯃꯤ ꯀꯌꯥꯒꯨꯝꯕ ꯂꯥꯛꯀꯦ ꯍꯥꯏꯕ꯭ꯔꯣ ꯑꯣ ꯍꯣꯏ ꯍꯣꯏ ꯑꯗꯨꯒ ꯒ꯭ꯔꯨꯞ ꯐꯣꯝ ꯇꯧꯔꯒꯀꯣ ꯂꯝꯕꯤꯁꯨ ꯍꯧꯖꯤꯛ ꯍꯧꯖꯤꯛꯄꯨꯗꯤ ꯊꯣꯏꯗꯣꯛꯄ ꯇꯧꯗꯦ ꯍꯣꯏ ꯌꯥꯝ ꯅꯨꯡꯉꯥꯏꯔꯒ ꯂꯩꯌꯦ ꯂꯝꯕꯤꯁꯤ ꯑꯗꯨ ꯍꯣꯏ ꯍꯣꯏ ꯅꯦꯛꯁ ꯋꯤꯛ ꯂꯥꯛꯀꯦ ꯍꯥꯏꯕ ꯅꯠꯇ꯭ꯔꯣ ꯅꯦꯛꯁ ꯋꯤꯛ ꯇꯥꯔꯒꯦ ꯍꯥꯏꯕ ꯑꯃꯨꯛꯀ ꯅꯪ ꯍꯥ ꯁꯇꯔꯗꯦꯗꯀꯣ ꯍꯣꯏ ꯍꯣꯏ ꯍꯧꯖꯤꯛꯀꯥꯟ ꯁꯨꯇꯤ ꯐꯪꯕꯀꯥꯟꯗ ꯂꯥꯛꯑꯣ ꯁꯨꯇꯤ ꯐꯪꯕ ꯅꯠꯇ꯭ꯔꯗꯤ ꯑꯩꯈꯣꯏꯁꯨ ꯆꯠꯅꯤꯡꯉꯥꯏ ꯃꯇꯝꯁꯨ ꯂꯩꯇꯦꯕ ꯀꯣ ꯎꯝ ꯁꯨꯇꯤꯒꯤ ꯃꯇꯝꯗ ꯂꯥꯛꯑꯣ ꯌꯥꯏꯌꯦ ꯌꯥꯏꯌꯦ ꯀꯥꯏꯗꯦ ꯂꯥꯛꯑꯣ ꯌꯦꯟ ꯂꯣꯀꯦꯜꯒꯤ ꯌꯦꯟ ꯂꯥꯕ ꯆꯥꯒꯦ ꯍꯥꯏꯅ ꯂꯩꯌꯦ ꯑꯗꯨꯗꯣ ꯊꯣꯡꯕꯤꯒꯦ ꯍꯣꯏ ꯁꯇ꯭ꯔꯗꯦꯗ ꯁꯇ꯭ꯔꯗꯦꯗ ꯂꯥꯛꯑꯗꯤ ꯊꯣꯡꯕꯤꯒꯦ ꯍꯣꯏ ꯍꯣꯏ ꯎꯝ ꯑꯩꯁꯦ ꯑꯩꯈꯣꯏ ꯏꯃꯨꯡꯃꯈꯩ ꯂꯣꯏꯅ ꯑꯩꯒꯤ ꯏꯃꯥ ꯏꯄꯥꯈꯣꯏ ꯂꯩꯌꯦ ꯍꯧꯖꯤꯛꯀꯥꯟꯗꯤ ꯊꯕꯛ ꯊꯣꯛ ꯆꯠꯊꯣꯛꯇ꯭ꯔꯒ ꯂꯩꯌꯦ ꯃꯈꯣꯏꯁꯨ

ꯍꯥ ꯂꯤꯂꯤꯕꯨꯡꯁꯦ ꯃꯈꯣꯏꯁꯨ ꯍꯧꯖꯤꯛꯀꯥꯟꯗꯤ ꯑꯩꯈꯣꯏ ꯈꯨꯟꯗꯁꯨ ꯗꯤꯕꯦꯂꯞ ꯇꯧꯍꯟꯒꯦ ꯍꯥꯏꯅ ꯔꯤꯁꯣꯔꯠꯀꯨꯝꯕꯁꯨ ꯁꯦꯝꯂꯒꯀꯣ ꯌꯥꯝ ꯇꯧꯔꯒ ꯂꯩꯌꯦ ꯁ꯭ꯋꯤꯝꯃꯤꯡ ꯄꯨꯜꯁꯨ ꯅꯦꯛꯁ ꯌꯥꯔꯗꯤ ꯕꯤꯔꯦꯟꯅ ꯏꯟꯅꯣꯒ꯭ꯔꯦꯠ ꯇꯧꯒꯅꯤ ꯍꯥꯏꯕꯅꯤ ꯍꯣꯏ ꯍꯣꯏ